ꯅꯨꯄꯤ ꯑꯃ ꯑꯣꯏꯅ ꯑꯩ ꯆꯥꯛ ꯊꯣꯡꯕꯁꯤꯗ ꯄꯨꯛꯅꯤꯡ ꯑꯗꯨꯝ ꯆꯪꯖꯩ ꯆꯥꯛ ꯌꯦꯟꯁꯥꯡ ꯊꯣꯡꯕ ꯃꯇꯝꯗ ꯑꯩꯅ ꯄꯨꯛꯅꯤꯡ ꯀꯌꯥꯝ ꯆꯪꯒꯦ ꯍꯥꯏꯕꯕꯨ ꯑꯩ ꯌꯦꯟꯁꯥꯡ ꯊꯣꯡꯉꯤꯉꯩ ꯃꯇꯝꯗ ꯃꯄꯥꯟ ꯅꯨꯡꯄꯥꯟ ꯑꯃꯨꯛ ꯆꯠꯊꯣꯛꯆꯗꯦ ꯍꯥꯏꯔꯤꯕ ꯆꯥꯛ ꯌꯦꯟꯁꯥꯡ ꯊꯣꯡꯕꯁꯤꯗ ꯑꯗꯨꯝ ꯄꯨꯛꯅꯤꯡꯆꯪꯉꯒ ꯂꯩꯖꯕꯅꯦ ꯍꯥꯏꯔ ꯆꯥꯛ ꯌꯦꯟꯁꯥꯡ ꯊꯣꯡꯕꯁꯤꯗ ꯌꯦꯟꯖꯥꯡ ꯊꯣꯡꯕ ꯃꯇꯝꯗ ꯑꯩꯈꯣꯏ ꯌꯦꯟ ꯊꯣꯡꯕ ꯉꯥ ꯊꯣꯡꯕ ꯆꯝꯊꯣꯡꯁꯨ ꯑꯩ ꯑꯗꯨꯝ ꯊꯣꯡꯕ ꯑꯗꯨꯝ ꯍꯩꯖꯩ ꯐꯖꯅ ꯑꯗꯨꯝ ꯍꯥꯎꯅꯕ ꯄꯨꯊꯣꯛꯄ ꯉꯝꯖꯩ ꯑꯩꯅ ꯄꯨꯛꯅꯤꯡ ꯀꯌꯥꯝ ꯆꯧꯖꯒꯦ ꯍꯥꯏꯕꯗꯨꯗ ꯑꯩꯁꯤ ꯀꯃꯥꯏꯅ ꯇꯧꯔꯒ ꯆꯥꯛ ꯌꯦꯟꯁꯥꯡꯁꯤ ꯍꯥꯎꯍꯟꯒꯗꯒꯦ ꯍꯥꯏꯕꯒꯤ ꯋꯥꯈꯜꯁꯤꯗ ꯌꯨꯇꯨꯞꯇ ꯊꯥꯒꯠꯂꯛꯄ ꯃꯨꯛꯕꯥꯡ ꯃꯌꯥꯝ ꯇꯧꯕꯗꯨꯗ ꯑꯩꯁꯦ ꯊꯣꯡꯕ ꯊꯥꯛꯄ ꯑꯗꯨꯗꯒꯤ ꯑꯗꯨ ꯑꯗꯨꯝ ꯌꯦꯡꯉꯒ ꯑꯦ ꯑꯗꯨ ꯑꯣꯏꯔꯗꯤ ꯁꯤꯒꯤꯁꯤ ꯃꯥꯒꯤꯁꯤ ꯑꯩꯅ ꯊꯣꯡꯕꯁꯤꯗ ꯁꯤ ꯍꯥꯞꯄꯗꯤ ꯍꯦꯟꯅ ꯍꯥꯎꯒꯅꯤꯒ ꯍꯥꯏꯕꯗꯣ ꯑꯩ ꯋꯥꯈꯜꯁꯤꯗ ꯁꯥꯒꯠꯆꯔꯒ ꯃꯈꯜ ꯃꯊꯦꯜ ꯁꯨꯝ ꯍꯥꯞꯆꯜꯂꯒ ꯊꯣꯡꯕꯗꯣ ꯑꯩ ꯑꯗꯨꯝ ꯌꯥꯝ ꯄꯥꯝꯖꯩ ꯑꯗꯨꯒ ꯂꯣꯏꯅ ꯂꯣꯏꯅꯅ ꯆꯥꯛ ꯌꯦꯟꯁꯥꯡ ꯊꯣꯡꯕꯁꯤ ꯑꯁꯤꯇ ꯅꯠꯇꯅ ꯑꯩꯈꯣꯏ ꯏꯪꯈꯣꯜꯗ ꯃꯅꯥ ꯃꯁꯤꯡ ꯊꯥꯕ ꯌꯥꯝ ꯆꯥꯎꯕ ꯐꯥꯝ ꯑꯣꯏꯅ ꯇꯧꯕ ꯅꯠꯇ꯭ꯔꯒꯁꯨ ꯑꯩꯒꯤ ꯀꯤꯠꯆꯟ ꯒꯥꯔꯗꯦꯟ ꯍꯥꯏ ꯍꯥꯏꯒꯗ꯭ꯔꯥ ꯑꯗꯨꯗ ꯑꯩꯈꯣꯏ ꯄꯣꯠ ꯑꯜꯂꯨ ꯅꯨꯡꯂꯨ ꯃꯔꯣꯏ ꯃꯄꯥꯡ ꯀꯣꯕꯤ ꯍꯪꯒꯥꯝ ꯁꯨꯝ ꯊꯥꯕ ꯈꯣꯠꯄ ꯑꯗꯨꯒ ꯏꯁꯤꯡ ꯆꯥꯏꯕ ꯄꯣꯠꯁꯤꯡꯗꯨꯅ ꯐꯔꯛꯄ ꯃꯇꯝꯗ ꯑꯩꯉꯣꯟꯗ ꯋꯥꯈꯜꯗ ꯌꯥꯝ ꯅꯨꯡꯉꯥꯏꯖꯕ ꯑꯃ ꯐꯥꯎꯏ ꯃꯗꯨꯃꯛꯅ ꯑꯩꯅ ꯒꯥꯔꯗꯦꯅꯤꯡ ꯇꯧꯕꯁꯤ ꯑꯁꯤꯗꯁꯨ ꯑꯩ ꯑꯗꯨꯝ ꯊꯋꯥꯏ ꯌꯥꯎꯖꯩ ꯑꯗꯨꯗꯒꯤ ꯅꯣꯡꯃ ꯐꯥꯗꯣꯛ ꯃꯤꯅ ꯂꯥꯛꯄꯀꯥꯟꯗꯁꯨ ꯑꯩꯒꯤ ꯏꯪꯈꯣꯜꯗ ꯍꯧꯕ ꯄꯣꯊꯆꯩꯗꯣ ꯑꯦ ꯁꯤ ꯑꯩꯅ ꯊꯥꯕꯅꯤ ꯄꯨꯈꯣꯒ ꯍꯥꯏꯔꯒ ꯌꯦꯟꯁꯥꯡ ꯃꯍꯥꯎ ꯌꯦꯡꯑꯣ ꯆꯔꯥ ꯑꯝꯇꯪ ꯆꯥꯔꯨꯈꯣꯒ ꯍꯥꯏꯔꯒ ꯄꯤꯕꯗꯣꯗ ꯅꯨꯡꯉꯥꯏꯕ ꯐꯥꯎꯕꯗꯣ ꯑꯩ ꯌꯥꯝ ꯅꯨꯡꯉꯥꯏ ꯑꯗꯨꯒꯤ ꯅꯨꯡꯉꯥꯏꯕꯗꯣ ꯑꯩ ꯄꯩꯁꯥꯅ ꯂꯩꯕ ꯌꯥꯕ ꯄꯣꯠ ꯅꯠꯇꯦ ꯑꯗꯨ ꯋꯥꯈꯜ ꯌꯥꯝ ꯅꯨꯡꯉꯥꯏ ꯑꯗꯨꯒꯤ ꯄꯣꯠꯁꯤ ꯑꯗꯨꯗꯁꯨ ꯅꯠꯇꯅ ꯑꯩꯅ ꯑꯩꯒꯤ ꯌꯨꯝꯗ ꯌꯦꯡꯒꯣꯟ ꯑꯃ ꯂꯩ ꯌꯦꯡꯒꯣꯟꯗꯨꯗ ꯑꯩꯈꯣꯏ ꯌꯦꯟ ꯉꯥꯅꯨ ꯈꯔ ꯊꯝꯃꯤ ꯌꯦꯟ ꯉꯥꯅꯨ ꯑꯁꯤꯅ ꯑꯩꯈꯣꯏꯒꯤ ꯁꯨꯝ ꯃꯔꯨꯝ ꯀꯣꯑꯒ ꯃꯆꯥꯒ ꯑꯣꯜꯂꯛꯄ ꯃꯆꯥ ꯃꯆꯥ ꯃꯈꯥ ꯃꯆꯥ ꯃꯆꯥ ꯃꯌꯥꯝꯗꯨꯒ ꯃꯆꯥꯗꯨꯗ ꯆꯥꯛꯇꯕ ꯇꯝꯕꯤꯕ ꯑꯗꯨꯗ ꯑꯗꯨꯁꯨ ꯌꯦꯡꯕ ꯑꯗꯨꯝ ꯅꯨꯡꯉꯥꯏ ꯑꯩꯒꯤ ꯑꯗꯨꯗꯁꯨ ꯅꯠꯇꯅ ꯑꯩꯒꯤ ꯏꯆꯥꯁꯤꯡꯅ ꯌꯦꯟꯗꯨꯒ ꯌꯦꯡꯉꯒ ꯃꯃꯥ ꯃꯃꯥ ꯌꯦꯟꯁꯤ ꯅꯨꯡꯁꯤꯗ꯭ꯔꯥꯒ ꯍꯥꯏꯔꯛꯄꯗꯣ ꯑꯗꯨꯁꯨ ꯌꯥꯝ ꯅꯨꯡꯉꯥꯏ ꯁꯨꯝ ꯇꯥꯕꯗ ꯑꯗꯨꯅ ꯑꯩ ꯄꯣꯜꯇ꯭ꯔꯤ ꯍꯥꯏꯕꯗꯤ ꯉꯥꯅꯨ ꯌꯦꯟ ꯌꯣꯛꯄꯁꯤꯗꯁꯨ ꯑꯩ ꯊꯋꯥꯏ ꯑꯗꯨꯝ ꯌꯥꯎꯖꯩ ꯃꯗꯨꯃꯛꯅ ꯐꯥꯝ ꯅꯨꯡ ꯇꯧꯔꯨꯕꯒꯤ ꯋꯥꯐꯝꯗꯤ ꯅꯠꯆꯗꯦ ꯑꯩꯒꯤ ꯌꯨꯝꯗ ꯌꯣꯛꯑꯒ ꯑꯗꯨꯗꯒꯤ ꯌꯦꯔꯨꯝ ꯀꯣꯛꯂꯛꯄꯗꯨꯅ ꯑꯩꯒꯤ ꯆꯥꯕ ꯊꯛꯄꯒꯤꯁꯨ ꯌꯦꯔꯨꯝꯗꯣ ꯆꯥꯔꯒ ꯏꯁꯥ ꯍꯛꯆꯥꯡꯁꯨ ꯐꯍꯧꯕ ꯄꯩꯁꯥꯁꯨ ꯇꯤꯡꯍꯧꯗꯕ ꯑꯗꯨꯗꯁꯨ ꯀꯥꯟꯅꯩ ꯑꯗꯨꯒ ꯅꯣꯡ ꯐꯥꯗꯣꯛꯁꯨ ꯑꯩ ꯅꯣꯡ ꯐꯥꯗꯣꯛꯁꯨ ꯏꯟꯇ꯭ꯔꯇꯦꯟꯃꯦꯟ ꯄ꯭ꯔꯣꯒꯥꯝ ꯍꯥꯏꯕꯗꯤ ꯇꯤ ꯕ ꯌꯦꯡꯕ ꯈꯣꯠꯄ ꯑꯗꯒꯤ ꯏꯁꯩꯁꯨ ꯍꯦꯛ ꯉꯪꯕ ꯑꯗꯒꯤ ꯃꯤ ꯃꯈꯩ ꯑꯩꯈꯣꯏ ꯃꯈꯩ ꯄꯨꯜꯂꯒ ꯑꯦ ꯑꯗꯨ ꯇꯧꯁꯤ ꯑꯗꯨ ꯇꯧꯁꯤꯒ ꯍꯥꯏꯔꯒ ꯏꯟꯖꯣꯏ ꯇꯧꯊꯣꯛꯄꯗꯣ ꯑꯗꯨꯁꯨ ꯑꯩ ꯌꯥꯝ ꯄꯥꯝꯖꯩ ꯑꯗꯨꯒ ꯅꯣꯡ ꯐꯥꯗꯣꯛ ꯏꯁꯩꯒꯁꯨ ꯅꯨꯡꯉꯥꯏꯕ ꯑꯃ ꯁꯛꯇꯣꯛꯄꯁꯤꯁꯨ ꯋꯥꯈꯜꯗ ꯌꯥꯝꯅ ꯅꯨꯡꯉꯥꯏꯕ ꯐꯥꯎꯏ ꯀꯔꯤꯒꯨꯝꯕ ꯑꯩ ꯇꯥꯟꯖꯥꯒ ꯐꯪꯉꯗꯤ ꯁꯇꯦꯁꯇꯒ ꯊꯣꯛꯑꯒ ꯏꯁꯩꯒ ꯁꯛꯄ ꯑꯗꯨꯁꯨ ꯑꯩ ꯑꯗꯨꯝ ꯄꯥꯝꯖꯩ ꯇꯥꯟꯖꯥꯕꯨ ꯐꯪꯂꯕꯗꯤ ꯑꯩ ꯑꯃꯨꯛꯇꯪ ꯁꯛꯆꯒꯦ ꯍꯥꯏꯕꯒꯤ ꯋꯥꯈꯜꯗ ꯑꯗꯨꯝ ꯂꯩꯖꯔꯤꯕꯅꯦ